ꯍꯂꯣ ꯒꯨꯗ ꯑꯥꯐꯇꯔꯅꯨꯟ ꯑꯩꯁꯤ ꯁꯨꯃꯥꯏꯅ ꯇꯧꯕꯅꯤ ꯍꯧꯖꯤꯛ ꯎꯕꯔ ꯑꯃ ꯑꯩ ꯇꯤꯀꯦꯠ ꯀꯛꯀꯦ ꯇꯧꯕ ꯕꯨꯛ ꯇꯧꯒꯦ ꯇꯧꯕ ꯑꯗꯣ ꯑꯩꯒꯤꯁꯦ ꯇꯥꯡ ꯇ꯭ꯋꯦꯟꯇꯤ ꯑꯩꯠ ꯁꯦꯞꯇꯦꯝꯕꯔꯗ ꯆꯠꯅꯉꯥꯏꯒꯤ ꯑꯣꯏꯒꯗꯕ ꯑꯗꯣ ꯎꯕꯔꯁꯦ ꯃꯈꯜ ꯃꯈꯜ ꯀꯔꯤ ꯀꯔꯤ ꯃꯈꯜ ꯂꯩꯕ꯭ꯔꯥ ꯀꯣ ꯑꯩꯅ ꯑꯄꯥꯝꯕꯗꯤ ꯁ꯭ꯋꯤꯞ ꯗꯤꯖꯥꯌꯔꯁꯤ ꯑꯩꯅ ꯄꯥꯝꯕ ꯑꯗꯨ ꯍꯧꯖꯤꯛ ꯍꯥꯏꯔꯤꯕ ꯁ꯭ꯋꯤꯞ ꯗꯤꯖꯥꯌꯔꯁꯦ ꯐꯪꯒꯦꯔꯥ ꯀꯣ ꯇ꯭ꯋꯦꯟꯇꯤ ꯑꯩꯠ ꯁꯦꯞꯇꯦꯝꯕꯔꯁꯤꯗ ꯐꯪꯂꯒꯗꯤ ꯇ꯭ꯋꯦꯟꯇꯤ ꯑꯩꯠ ꯁꯦꯞꯇꯦꯝꯕꯔꯗ ꯑꯩ ꯆꯥꯟꯗꯦꯜ ꯇꯨ ꯏꯝꯐꯥꯜꯁꯦ ꯕꯨꯛ ꯇꯧꯅꯤꯡꯕ ꯑꯗꯨ ꯕꯨꯛ ꯇꯧꯕꯀꯥꯟꯁꯤꯗ ꯆꯥꯟꯗꯦꯜꯒ ꯏꯝꯐꯥꯜ ꯇꯨ ꯆꯥꯟꯗꯦꯜ ꯇꯨ ꯏꯝꯐꯥꯜꯁꯦ

ꯑꯗꯨ ꯅꯠꯇ꯭ꯔꯗꯤ ꯖꯔꯅꯤ ꯇꯧꯕꯀꯥꯟꯗ ꯁꯔꯚꯤꯁ ꯎꯕꯔꯒꯤ ꯁꯥꯔꯚꯤꯁ ꯅꯨꯡꯉꯥꯏꯇ꯭ꯔꯗꯤ ꯑꯩꯈꯣꯏ ꯀꯁꯇꯃꯔ ꯑꯩꯈꯣꯏꯁꯨ ꯄꯦꯜꯂꯛꯇꯕ ꯑꯃ ꯌꯥꯎꯋꯦ ꯑꯗꯨꯅ ꯄꯦꯟꯗꯕꯒꯨꯝꯕ ꯀꯔꯤ ꯑꯗꯨ ꯑꯗꯥꯒꯨꯝꯕꯗꯣ ꯂꯩꯇꯅꯉꯥꯏꯒꯤ ꯍꯧꯖꯤꯛꯁꯦ ꯍꯥꯏꯖꯔꯤ ꯑꯗꯨꯅ ꯐꯖꯅ ꯁꯥꯔꯚꯤꯁ ꯇꯧꯕꯤꯌꯣ ꯁꯥꯔꯚꯤꯁꯇꯣ ꯐꯖꯅ ꯔꯟ ꯇꯧꯅꯉꯥꯏꯒꯤ ꯑꯩꯅ ꯅꯤꯡꯁꯤꯍꯟꯖꯔꯤ